ꯑꯩ ꯌꯨꯝꯗꯀꯣ ꯍꯩ ꯂꯩ ꯑꯗꯨꯝꯀꯣ ꯑꯗꯩꯗꯤ ꯃꯅꯥ ꯃꯁꯤꯡ ꯑꯗꯨꯝ ꯊꯥꯕ ꯑꯗꯨꯝ ꯄꯥꯝꯖꯩ ꯍꯥꯏꯗꯤ ꯌꯥꯝ ꯀꯥ ꯍꯦꯟꯅ ꯄꯥꯛ ꯁꯟꯅ ꯊꯥꯗ ꯇꯥꯔꯁꯨ ꯑꯩꯒꯤ ꯌꯨꯝꯒꯤ ꯏꯪꯈꯣꯜ ꯃꯆꯤꯁꯤꯡꯁꯤꯗ ꯃꯆꯤ ꯃꯆꯤꯁꯤꯡꯗꯨꯗꯩꯗ ꯁꯅꯥꯔꯩ ꯊꯥꯕ ꯔꯣꯁ ꯊꯥꯕ ꯑꯗꯩ ꯃꯈꯜ ꯃꯈꯜꯒꯤ ꯂꯩꯁꯤꯡ ꯊꯥꯕꯁꯦ ꯁꯨꯝꯕꯁꯦ ꯄꯥꯝꯖꯩ ꯑꯗꯨꯒ ꯎꯍꯩ ꯋꯥꯍꯩꯗꯁꯨ ꯑꯗꯨꯝ ꯑꯩꯈꯣꯏꯒꯤ ꯍꯩꯅꯧ ꯀꯣ ꯑꯗꯩꯗꯤ ꯆꯝꯄ꯭ꯔꯥ ꯀꯣꯝꯂꯥ ꯃꯣꯏꯁꯨ ꯑꯗꯨꯝ ꯊꯥꯕ ꯑꯗꯨꯝ ꯄꯥꯝꯖꯩ ꯑꯗꯨꯗꯨꯒ ꯃꯅꯥ ꯃꯁꯤꯡꯗ ꯍꯥꯏꯔꯒꯅ ꯑꯩꯈꯣꯏ ꯑꯂꯨ ꯑꯗꯒꯤꯗꯤ ꯇꯤꯜꯍꯧ ꯆꯅꯝ ꯁꯤꯁꯨ ꯑꯗꯨꯝ ꯄꯥꯝꯖꯩ ꯑꯗꯨꯒ ꯍꯩ ꯂꯩꯁꯤꯗꯤ ꯂꯥꯏ ꯇꯤꯜ ꯀꯠꯄ ꯃꯇꯝꯗ ꯍꯩ ꯂꯩꯁꯤ ꯑꯗꯨꯝ ꯗꯔꯀꯥꯔ ꯑꯣꯏꯀꯣ ꯑꯗꯩꯗꯤ ꯇꯤꯜꯍꯧ ꯆꯅꯝꯁꯤꯁꯨ ꯑꯗꯩꯗꯤ ꯑꯂꯨꯁꯤꯡꯁꯨ ꯑꯩꯈꯣꯏꯅ ꯑꯩꯈꯣꯏꯒꯤ ꯅꯣꯡꯃꯗ ꯁꯤꯖꯤꯟꯅꯗ ꯌꯥꯗ꯭ꯔꯕ ꯄꯣꯠꯂꯝ ꯉꯥꯛꯇ ꯑꯣꯏꯕꯅꯤꯅ ꯑꯩꯈꯣꯏꯒꯤ ꯆꯥꯛꯈꯨꯝꯗ ꯀꯤꯠꯆꯟꯗ ꯆꯪꯗ꯭ꯔꯕ ꯌꯥꯗꯕ ꯄꯣꯠ ꯉꯥꯛꯇꯅꯤꯅ ꯁꯨꯝꯕꯁꯤꯡꯁꯦ ꯑꯗꯨꯝ ꯒꯝꯂꯥꯗ ꯑꯗꯨꯝ ꯊꯥꯔꯁꯨ ꯌꯥꯕ ꯑꯗꯒꯤꯗꯤ ꯏꯪꯈꯣꯜ ꯄꯥꯛꯅ ꯁꯟꯅ ꯆꯥꯎꯅ ꯂꯩꯇ꯭ꯔꯁꯨ ꯒꯝꯂꯥ ꯑꯃꯃꯝꯗ ꯑꯗꯨꯝ ꯊꯥꯔꯁꯨ ꯌꯥꯕ ꯑꯗꯨꯒꯨꯝꯕ ꯄꯣꯠ ꯑꯣꯏꯕꯅꯤꯅ ꯐꯗꯤꯒꯣꯝꯒꯨꯝꯕ ꯁꯨꯒꯨꯝꯕꯁꯦ ꯃꯅꯥ ꯃꯁꯤꯡꯗ ꯍꯥꯏꯔꯒ ꯁꯨꯝꯕꯁꯦ ꯑꯗꯨꯝ ꯊꯥꯖꯩ ꯏꯃꯨꯡ ꯃꯅꯨꯡꯗꯁꯨ ꯁꯤꯖꯤꯟꯅꯕ ꯑꯗꯩꯗꯤ ꯂꯥꯏ ꯇꯤꯟꯗꯁꯨ ꯑꯗꯨꯝ ꯁꯤꯖꯤꯟꯅꯕ ꯍꯩ ꯍꯩ ꯂꯩꯁꯤꯅ ꯂꯥꯏ ꯇꯤꯟꯗ ꯁꯤꯖꯤꯟꯅꯔꯦꯗꯅ ꯑꯗꯩꯗꯤ ꯇꯤꯜꯍꯧ ꯆꯅꯝ ꯑꯂꯨ ꯑꯗꯩ ꯐꯗꯤꯒꯣꯝ ꯁꯨꯝꯕꯁꯤꯅ ꯑꯩꯈꯣꯏꯅ ꯆꯥꯅꯕ ꯑꯩꯈꯣꯏꯒꯤ ꯑꯩꯈꯣꯏꯒꯤ ꯀꯤꯠꯆꯟꯗ ꯑꯩꯈꯣꯏꯒꯤ ꯏꯟꯁꯥꯡ ꯅꯥꯄꯤꯗ ꯃꯔꯨ ꯃꯔꯥꯡ ꯊꯥꯛꯄꯗ ꯃꯅꯝ ꯅꯨꯡꯁꯤꯗꯅ ꯍꯥꯎꯗꯅ ꯏꯟꯁꯥꯡꯗ ꯃꯍꯥꯎ ꯍꯦꯟꯅ ꯊꯣꯛꯍꯟꯕ ꯃꯅꯝ ꯍꯦꯟꯅ ꯅꯨꯡꯁꯤꯍꯟꯕ ꯁꯨꯝꯕ ꯃꯌꯥꯝ ꯑꯃ ꯇꯧꯋꯤꯗꯅ ꯑꯗꯨꯗꯨꯅ ꯑꯗꯨꯝꯕꯩ ꯈꯜꯂꯒ ꯂꯣꯏꯅ ꯂꯣꯏꯅꯅ ꯂꯩꯒꯨꯝꯕꯁꯤꯁꯨ ꯑꯗꯨꯝ ꯅꯨꯄꯤꯒꯤ ꯅꯨꯄꯤ ꯑꯃ ꯑꯣꯏꯔꯨꯕꯅꯤꯅ ꯂꯩꯁꯤꯁꯨ ꯑꯗꯨꯝ ꯄꯥꯝꯖꯩꯔꯑꯕ ꯅꯨꯄꯤꯗꯗꯤ ꯂꯩꯅ ꯂꯩꯒꯤ ꯄꯥꯡꯈꯛꯅꯤ ꯍꯥꯏꯕꯒꯤꯅꯤ ꯈꯪꯗꯦ ꯀꯩꯅꯤ ꯈꯪꯗꯦ ꯂꯩ ꯃꯈꯟ ꯃꯈꯟ ꯁꯥꯠꯄꯁꯤꯁꯨ ꯑꯗꯨꯝ ꯄꯥꯝꯖꯩ ꯑꯗꯨꯗꯨꯅ ꯍꯩ ꯂꯩꯁꯦ ꯑꯗꯨꯝ ꯌꯥꯝꯅ ꯅꯠꯇ ꯇꯥꯔꯁꯨ ꯑꯩꯅ ꯂꯩꯔꯤꯕ ꯖꯒꯥꯗꯣ ꯑꯗꯨꯗꯨꯗꯩꯗ ꯈꯖꯤꯛ ꯈꯖꯤꯛ ꯍꯧꯖꯤꯛꯇꯤ ꯍꯩꯔꯥ ꯊꯥꯏ ꯑꯗꯨꯗꯨꯒ ꯁꯤꯇꯥꯕꯣꯟꯒꯨꯝꯕꯁꯨ ꯑꯗꯨꯝ ꯃꯔꯤ ꯆꯠꯄꯁꯦ ꯁꯨꯒꯨꯝꯕꯁꯨ ꯑꯗꯨꯝ ꯑꯩꯈꯣꯏ ꯈꯔ ꯊꯥꯏ ꯍꯥꯏꯗꯤ ꯁꯤꯇꯥꯕꯣꯟꯒꯨꯝꯕꯁꯤꯗꯤ ꯑꯩꯈꯣꯏꯅ ꯊꯥꯖꯤꯟꯈ꯭ꯔꯒ ꯑꯗꯨꯒꯤ ꯁꯦꯕꯥ ꯁꯩꯕꯤ ꯀꯩꯝ ꯆꯪꯗꯦꯗꯅ ꯑꯗꯨ ꯃꯅꯥ ꯃꯁꯤꯡ ꯑꯂꯨ ꯑꯗꯩ ꯇꯤꯜꯍꯧ ꯆꯅꯝꯒꯨꯝꯕꯁꯤꯗꯤ ꯁꯨꯒꯨꯝꯕꯁꯤ ꯃꯔꯣꯏ ꯃꯔꯥꯡꯁꯤꯡꯗꯩꯗꯗꯤ ꯑꯩꯈꯣꯏ ꯏꯁꯤꯡ ꯆꯥꯏꯗ ꯌꯥꯗꯦ ꯑꯃ ꯇꯧꯗ ꯌꯥꯗꯦ ꯑꯗꯨꯒ ꯑꯗꯨꯒꯨꯝꯕ ꯁꯤꯇꯥꯕꯣꯟꯒꯨꯝꯕ ꯍꯩꯅꯧꯒꯨꯝꯕ ꯑꯩꯈꯣꯏꯒꯤ ꯆꯝꯄ꯭ꯔꯥ ꯀꯣꯝꯂꯥ ꯃꯣꯏꯁꯤꯗꯤ ꯑꯗꯨꯒꯨꯝꯕ ꯖꯣꯇꯣꯟ ꯇꯧꯗꯅ ꯑꯗꯩꯗꯤ ꯏꯁꯤꯡ ꯆꯥꯏꯗꯅ ꯇꯧꯕꯒꯤ ꯌꯥꯝ ꯀꯥ ꯍꯦꯟꯅ ꯃꯊꯧ ꯇꯥꯗꯦ ꯍꯧꯔꯛꯑꯝꯗꯥꯏ ꯈꯔ ꯊꯥꯕ ꯍꯧꯕꯩꯀꯥꯟꯗꯨꯗꯗꯤ ꯈꯤꯇꯪ ꯖꯣꯇꯣꯟ ꯇꯧꯔꯒ ꯃꯇꯨꯡ ꯇꯥꯔꯛꯄꯗꯗꯤ ꯌꯥꯝ ꯀꯥ ꯍꯦꯟꯅ ꯀꯩꯁꯨ ꯇꯧꯕꯒꯤ ꯃꯊꯧ ꯇꯥꯗꯦ ꯑꯗꯨꯗꯨꯅ ꯃꯣꯏꯁꯤꯁꯨ ꯑꯗꯨꯝ ꯏꯪꯈꯣꯜꯗ ꯑꯗꯨꯝ ꯊꯥꯏ